ꯑꯩꯅ ꯑꯩꯒꯤ ꯐꯣꯇꯣꯁꯤꯡ ꯁꯣꯁꯦꯜ ꯃꯦꯗꯤꯌꯥꯗ ꯑꯗꯨꯝ ꯊꯥꯒꯠꯂꯤ ꯏꯟꯇ꯭ꯔꯒ꯭ꯔꯥꯝꯒꯤ ꯄꯣꯁ ꯅꯠꯇ꯭ꯔꯒ ꯏꯁꯇꯣꯔꯤꯗ ꯑꯗꯨꯝ ꯊꯥꯒꯠꯂꯤ ꯑꯩꯅ ꯀꯔꯤꯒꯨꯝꯕ ꯃꯐꯝ ꯑꯃꯗ ꯆꯠꯂꯨꯕ ꯇꯥꯔꯒꯗꯤ ꯑꯩꯅ ꯏꯁꯇꯣꯔꯤ ꯅꯠꯇ꯭ꯔꯒ ꯄꯣꯁ ꯑꯣꯏꯅ ꯊꯥꯒꯠꯂꯒ ꯑꯩꯒꯤ ꯏꯃꯥꯟꯅꯕ ꯏꯃꯥꯟꯅꯕꯤꯁꯤꯡ ꯃꯌꯥꯝꯁꯤꯗ ꯎꯔꯒ ꯃꯈꯣꯏꯁꯨ ꯃꯐꯝꯗꯨ ꯂꯩ ꯍꯥꯏꯕꯗꯨ ꯈꯪꯗꯕꯗꯣ ꯑꯩꯅ ꯆꯠꯂꯨꯔꯕꯅꯤꯅ ꯐꯖꯕꯗꯣ ꯎꯔꯒ ꯃꯈꯣꯏꯁꯨ ꯑꯃꯨꯛ ꯆꯠꯅꯤꯡꯕ ꯐꯥꯎꯍꯟꯕ ꯃꯈꯣꯏꯅ ꯀꯗꯥꯏꯗꯅꯣ ꯀꯔꯤꯅꯣ ꯍꯥꯏꯔꯒ ꯑꯩꯅ ꯑꯃꯨꯛ ꯍꯥꯏꯔꯒ ꯃꯐꯝꯗꯣ ꯍꯥꯏꯔꯒ ꯑꯃꯨꯛ ꯃꯈꯣꯏꯁꯨ ꯆꯠꯀꯦ ꯍꯥꯏꯅ ꯈꯜꯍꯟꯕ ꯃꯣꯏꯁꯨ ꯆꯠꯀꯦ ꯍꯥꯏꯅ ꯆꯠꯄꯁꯨ ꯑꯗꯨꯝ ꯆꯠꯈꯤꯕꯁꯨ ꯑꯗꯨꯝ ꯌꯥꯎꯏ ꯑꯗꯨꯗꯒꯤꯗꯤ ꯑꯩꯒꯤ ꯕꯔꯗꯦ ꯑꯃ ꯇꯧꯔꯦ ꯍꯥꯏꯔꯁꯨ ꯕꯔꯗꯦ ꯑꯩꯒꯤ ꯕꯔꯗꯦ ꯇꯧꯋꯤ ꯈꯪꯗꯕ ꯏꯃꯥꯟꯅꯕꯤ ꯂꯩ ꯕꯔꯗꯦꯅꯤ ꯍꯥꯏꯕꯁꯤ ꯈꯪꯗꯕ ꯏꯃꯥꯟꯅꯕꯤ ꯏꯃꯥꯟꯅꯕ ꯃꯌꯥꯝ ꯑꯃ ꯂꯩꯕꯁꯤꯡꯗꯣ ꯃꯈꯣꯏꯅ ꯏꯁꯇꯣꯔꯤꯗꯣ ꯎꯔꯀꯥꯟꯗ ꯑꯗꯨꯝ ꯑꯩꯉꯣꯟꯗ ꯕꯥꯔꯗꯦ ꯋꯤꯁ ꯄꯤꯕꯤꯔꯛꯄ ꯑꯗ ꯑꯗꯨꯝ ꯄꯣꯁꯄꯨ ꯑꯣꯏꯔꯁꯨ ꯏꯁꯇꯣꯔꯤꯕꯨ ꯑꯣꯏꯔꯁꯨ ꯑꯗꯨꯝ ꯑꯅꯧꯕ ꯑꯃ ꯊꯥꯒꯠꯂꯗꯤ ꯑꯗꯨꯝ ꯃꯌꯥꯝꯅ ꯑꯗꯨꯝ ꯀꯃꯦꯟ ꯄꯤꯕꯤꯔꯛꯄ ꯁꯤꯒꯨꯝꯕꯗꯁꯨ ꯑꯗꯨꯝ ꯍꯔꯥꯎꯕ ꯐꯥꯎꯖꯩ ꯑꯗꯨꯒ ꯏꯃꯥꯟꯅꯕ ꯏꯃꯥꯟꯅꯕꯤ ꯋꯥꯔꯤ ꯁꯥꯅꯗꯕ ꯃꯌꯥꯝꯁꯨ ꯏꯁꯇꯣꯔꯤꯒꯨꯝꯕ ꯔꯤꯄ꯭ꯂꯥꯏ ꯇꯧꯔꯛꯑꯒ ꯑꯗꯒꯤ ꯃꯐꯝ ꯆꯠꯂꯨꯕꯁꯤꯡꯗꯣ ꯑꯗꯨꯝ ꯍꯪꯉꯛꯄꯗ ꯑꯣꯏꯔꯁꯨ ꯑꯗꯨꯝ ꯑꯗꯨꯗꯒꯤ ꯄꯥꯎ ꯐꯥꯎꯅꯈꯤꯕꯁꯨ ꯃꯌꯥꯝ ꯑꯃ ꯌꯥꯎꯏ